ꯑꯩꯅ ꯍꯞꯇꯥ ꯑꯃꯩ ꯃꯃꯥꯡꯗ ꯑꯉꯥꯡꯅ ꯄꯥꯅꯕꯅꯤ ꯍꯥꯏꯅ ꯃꯩꯇꯩ ꯃꯌꯦꯛꯀꯤ ꯂꯥꯏꯔꯤꯛ ꯑꯃꯈꯛ ꯂꯩꯔꯛꯑꯦꯕꯀꯣ ꯁꯤꯗꯤ ꯑꯉꯥꯡ ꯈꯛꯇ ꯅꯠꯇꯅ ꯍꯥꯏꯗꯤ ꯃꯩꯇꯩ ꯃꯌꯦꯛ ꯍꯩꯍꯧꯗꯕ ꯃꯈꯩꯒꯤꯁꯨ ꯁꯤꯖꯤꯟꯅꯕꯗ ꯌꯥꯝꯅ ꯅꯨꯡꯉꯥꯏ ꯍꯥꯏꯇꯥꯔꯦ ꯑꯗꯣ ꯀꯅꯥꯒꯨꯝꯕꯝꯅ ꯃꯩꯇꯩ ꯃꯌꯦꯛ ꯍꯩꯅꯤꯡꯕ ꯈꯪꯅꯤꯡꯕ ꯂꯩꯕ ꯇꯥꯔꯒꯗꯤ ꯁꯤꯒꯤ ꯂꯥꯏꯔꯤꯛꯁꯦ ꯑꯃꯨꯇꯪ ꯁꯤꯖꯤꯟꯅꯔꯒ ꯌꯦꯡꯕꯤꯎ